ꯏꯝꯐꯥꯜ ꯋꯦꯁ ꯗꯤꯁꯇ꯭ꯔꯤꯛꯀꯤꯗꯤ ꯍꯥꯏꯖꯔꯔꯣꯏꯒꯦ ꯑꯩ ꯕꯤꯁꯅꯨꯄꯨꯔ ꯗꯤꯁꯇ꯭ꯔꯤꯛ ꯏꯁꯄꯤꯁ꯭ꯌꯦꯜꯂꯤ ꯃꯣꯏꯔꯥꯡ ꯃꯣꯏꯔꯥꯡꯒꯤꯁꯦ ꯍꯥꯏꯖꯒꯦ ꯑꯩꯈꯣꯏꯒꯤ ꯑꯥꯔꯠ ꯐꯣꯝꯖꯦ ꯈꯝꯕ ꯊꯣꯏꯕꯤ ꯗꯥꯟꯁ ꯑꯗꯩꯗꯤ ꯗ ꯋꯦ ꯉꯥ ꯐꯥꯕꯒꯤ ꯃꯋꯣꯡ ꯁꯤꯁꯦ ꯄꯥꯁ ꯇꯧꯔꯒ ꯖꯦꯅꯔꯦꯁꯟ ꯇꯨ ꯖꯦꯅꯔꯦꯁꯟ ꯄꯥꯁ ꯇꯧꯔꯒ ꯁꯣ ꯂꯥꯛꯑꯦ ꯍꯥꯏꯇꯥꯔꯦ